ꯑꯩꯒꯤ ꯑꯣꯏꯕ ꯇꯦꯂꯦꯟ ꯅꯠꯇ꯭ꯔꯒ ꯁ꯭ꯀꯤꯜ ꯍꯥꯏꯔꯒꯗꯤ ꯂꯥꯏ ꯌꯦꯛꯄ ꯑꯃꯗꯤ ꯂꯥꯏ ꯃꯆꯨ ꯁꯪꯕ ꯑꯁꯦ ꯑꯩꯒꯤ ꯑꯣꯏꯅ ꯄꯤꯊꯣꯔꯛꯄ ꯍꯩꯕ ꯑꯣꯏꯖꯩ ꯃꯁꯤ ꯄꯤꯏꯀꯥꯟꯗꯒꯤ ꯑꯗꯨꯝ ꯑꯩꯖꯦ ꯃꯤꯅ ꯑꯌꯦꯛꯄ ꯑꯃ ꯊꯅꯝꯕ ꯎꯕꯗ ꯑꯗꯨꯝ ꯄꯥꯝꯃꯦ ꯃꯇꯧ ꯇꯝꯃꯒ ꯌꯦꯛꯄꯒꯤ ꯍꯩꯅꯕꯤ ꯑꯃ ꯑꯗꯨꯝ ꯂꯩꯔꯑꯦ ꯑꯗꯨꯕꯨ ꯑꯩꯅ ꯃꯁꯤ ꯀꯃꯥꯏꯅ ꯍꯦꯟꯅ ꯍꯩꯕ ꯍꯦꯟꯒꯠꯈꯤꯒꯦ ꯍꯥꯏꯔꯒꯗꯤ ꯑꯩꯈꯣꯏꯒꯤ ꯑꯍꯩꯕ ꯑꯃꯅ ꯌꯦꯏꯀꯥꯟꯗ ꯃꯨꯟꯅ ꯌꯦꯡꯍꯧꯕ ꯑꯗꯨꯒ ꯑꯃꯨꯛ ꯑꯩꯅ ꯏꯁꯥꯅ ꯃꯇꯧ ꯇꯝꯃꯒ ꯌꯦꯛꯄ ꯑꯃꯗꯤ ꯑꯩꯈꯣꯏꯒꯤ ꯌꯨꯇ꯭ꯌꯨꯞꯀꯤ ꯃꯇꯦꯡ ꯂꯧ ꯂꯧꯗꯨꯅ ꯑꯣꯖꯥ ꯃꯌꯥꯝꯅ ꯌꯦꯛꯄꯁꯦ ꯅꯩꯅꯔ ꯃꯇꯨꯡꯗ ꯍꯩꯕ ꯌꯥꯝ ꯍꯦꯟꯒꯠꯂꯑꯦ